ꯑꯥ ꯍꯂꯣ ꯍꯣꯏ ꯍꯣꯏ ꯍꯣꯏ ꯑꯉꯥꯡ ꯉꯔꯥꯡꯒꯤ ꯁ꯭ꯀꯨꯜꯒꯤ ꯐꯤ ꯍꯥꯏꯕꯗꯣ ꯑꯗꯨ ꯄꯨꯡ ꯀꯌꯥ ꯑꯗꯥꯏꯗ ꯆꯠꯁꯤꯒꯦ ꯑꯣ ꯍꯣꯏ ꯍꯣꯏ ꯍꯣꯏ ꯑꯣ ꯑꯣ ꯍꯣꯏ ꯍꯣꯏ ꯍꯣꯏ ꯌꯥꯏ ꯌꯥꯏꯌꯦ ꯑꯩꯁꯨ ꯁꯣꯝꯗ ꯄꯨꯡꯗꯣ ꯄꯨꯡꯗꯣ ꯈꯔ ꯋꯥꯠꯂꯤꯝꯅꯤꯅꯀꯣ ꯊꯕꯛꯁꯦ ꯈꯤꯇꯪ ꯂꯣꯏꯁꯤꯜꯂꯝꯒꯦ ꯇꯧꯕ ꯑꯩꯁꯨ ꯑꯣ ꯎꯝ ꯍꯣꯏ ꯍꯣꯏ ꯍꯣꯏ

ꯑꯩꯔꯣ ꯏꯃꯥꯟꯅꯕꯁꯤꯡꯒꯤ ꯈꯔ ꯊꯕꯛ ꯈꯔ ꯂꯩꯍꯧꯕꯅꯤ ꯑꯗꯨ ꯑꯃꯨꯛ ꯆꯠꯀꯗꯕꯅꯤ ꯆꯥꯛ ꯆꯥꯇꯣꯛꯑꯒ ꯊꯤꯗꯣꯛꯑꯝꯃꯒ ꯌꯨꯝꯗ ꯑꯗꯨꯝ ꯂꯥꯛꯑꯒꯦ ꯆꯥꯛ ꯏꯁꯤꯡ ꯆꯥꯊꯣꯛꯑꯒ ꯊꯕꯛ ꯏꯟꯈꯥꯡ ꯑꯃꯨꯛ ꯈꯔ ꯆꯠꯀꯗꯕ ꯂꯩꯌꯦꯕ ꯏꯃꯥꯟꯅꯕꯒꯤ ꯎꯝ ꯍꯣꯏ ꯍꯣꯏ ꯍꯣꯏ ꯍꯣꯏ ꯍꯣꯏ ꯑꯦꯟꯁꯥꯡꯗꯨꯕꯨ ꯀꯔꯤ ꯊꯣꯡꯗꯣꯏꯒꯦ ꯎꯝ ꯑꯗꯨ ꯑꯦꯟꯁꯥꯡꯗꯨꯕꯨ ꯀꯔꯤ ꯇꯧꯗꯣꯔꯤꯒꯦ ꯍꯣꯏ ꯍꯣꯏ ꯍꯣꯏ ꯉꯥꯔꯧꯗꯤ ꯍꯣꯏ ꯕꯣꯔꯥ ꯍꯧꯔꯗꯤ ꯌꯥꯔꯦ ꯍꯣꯏ ꯍꯣꯏ ꯍꯣꯏ ꯍꯣꯏ ꯍꯣꯏ ꯍꯣꯏ ꯌꯥꯏ ꯌꯥꯏ ꯑꯁ ꯉꯥꯒ ꯄꯥꯝꯗ꯭ꯔꯦꯗ ꯌꯣꯡꯆꯥꯛ ꯏꯔꯣꯟꯕꯗꯨꯒ ꯑꯗꯨꯒ ꯄꯥꯐꯣꯔ ꯕꯣꯔꯥꯔ ꯀꯩꯅꯣ ꯍꯧꯔꯁꯨ ꯌꯥꯔꯦ ꯑꯥ ꯑꯁ ꯂꯣꯡꯎꯞ ꯇꯥꯟꯕꯗꯤ ꯉꯁꯤ ꯑꯗꯨ ꯆꯠꯂꯨꯔꯗꯤ ꯐꯔꯛ ꯐꯔꯛ ꯇꯥꯗꯣꯏꯖꯥꯠꯂꯥ ꯑꯣ ꯍꯣꯏ ꯍꯣꯏ ꯍꯣꯏ ꯑꯣ ꯑꯩ ꯌꯨꯝꯗ ꯂꯥꯛꯑꯒ ꯈꯟꯅꯔꯁꯤ ꯂꯣꯡꯎꯞ ꯑꯥ ꯍꯣꯏ ꯍꯣꯏ ꯍꯣꯏ ꯍꯣꯏ ꯍꯣꯏ ꯍꯣꯏ ꯑꯥ ꯑꯥ ꯍꯣꯏ ꯍꯣꯏ ꯍꯣꯏ ꯆꯪꯉꯤꯌꯦ ꯃꯣꯏ ꯑꯣꯖꯥ ꯃꯌꯥꯝ ꯀꯩꯅꯣ ꯇꯧꯅꯔꯤꯌꯦ ꯑꯣ ꯃꯤ ꯈꯔ ꯂꯩꯔꯤ ꯑꯗꯨ ꯉꯥꯏꯊꯣꯛ ꯉꯥꯏꯁꯤꯟ ꯇꯧꯔꯤꯌꯦ ꯍꯣꯏ ꯍꯣꯏ ꯍꯣꯏ ꯌꯦꯡꯒꯦ ꯌꯦꯡꯒꯦ ꯎꯝ ꯑꯣ ꯊꯥ ꯑꯍꯨꯝꯒꯤ ꯂꯩꯔꯝꯃꯦꯅꯦ ꯊꯥ ꯑꯍꯨꯝꯒꯤꯗꯤ ꯂꯣꯏ ꯇꯧꯔꯝꯃꯒꯦ ꯑꯣ ꯍꯣꯏ ꯍꯣꯏ ꯍꯣꯏ ꯉꯁꯤꯒꯤꯗꯤ ꯐꯤ ꯁꯥꯗ꯭ꯔꯕꯣ ꯍꯣꯏ ꯑꯧ ꯍꯣꯏ ꯍꯣꯏ ꯍꯣꯏ ꯍꯣꯏ ꯍꯣꯏ ꯐꯔꯦ ꯐꯔꯦ ꯍꯣꯏ ꯍꯣꯏ ꯍꯣꯏ